ꯍꯂꯣ ꯑꯣ ꯑꯣ ꯑꯗꯨꯗꯤ ꯀꯥꯡ ꯃꯁꯥꯟꯅꯁꯦ ꯍꯣꯏ ꯊꯥꯏꯅꯒꯤ ꯏꯄꯥ ꯏꯄꯨꯁꯤꯡꯒꯤ ꯃꯣꯏ ꯀꯥꯡ ꯁꯥꯟꯅꯕ ꯍꯥꯏꯕ ꯑꯃꯗꯤ ꯂꯩ ꯑꯗꯣ ꯀꯪꯂꯥꯗ ꯀꯩꯅꯣ ꯇꯧꯅꯤ ꯍꯪꯆꯤꯠ ꯁꯥꯟꯅꯒꯅꯤ ꯍꯥꯏꯔꯤꯌꯦ ꯑꯗꯨꯗ ꯌꯦꯡꯉꯁꯤ ꯑꯗꯣ ꯃꯣꯏ ꯇꯤꯀꯦꯠ

ꯑꯗꯨꯗꯤ ꯍꯌꯦꯡ ꯍꯪꯆꯤꯠꯅꯦ ꯍꯥꯏ ꯑꯗꯨꯗ ꯑꯩ ꯀꯣꯜ ꯇꯧꯔꯛꯑꯒꯦ ꯑꯗꯨꯗꯨꯒ ꯅꯪ ꯂꯥꯛꯑꯣ ꯑꯗꯨꯗꯨꯒ ꯌꯦꯡꯅꯉꯥꯏꯒꯤ ꯑꯣ ꯑꯣ ꯑꯗꯨꯒꯤꯗꯤ ꯑꯗꯨꯝ ꯌꯥꯅꯤꯗ ꯀꯩꯅꯣ ꯇꯧꯔꯒ ꯑꯩꯈꯣꯏꯒꯤꯗ ꯑꯗꯨꯝ ꯂꯩꯃꯤꯟꯅꯔꯁꯨ ꯌꯥꯏꯗ ꯑꯩꯈꯣꯏ ꯃꯤ ꯌꯥꯝꯗꯦ ꯅꯣꯏ ꯃꯤ ꯀ꯭ꯌꯥꯝ ꯂꯥꯛꯄꯅꯣ ꯑꯣ ꯑꯗꯨꯒꯤꯗꯤ ꯑꯅꯤꯗꯨꯗꯤ ꯑꯩꯈꯣꯏꯒꯤꯗ ꯑꯗꯨꯝ ꯄꯨꯟꯅ ꯂꯩꯃꯤꯟꯅꯔꯁꯨ ꯌꯥꯅꯤꯗ ꯀꯥ ꯂꯧꯗ꯭ꯔꯁꯨ ꯑꯩꯈꯣꯏ ꯒꯦꯁ ꯑꯣꯏꯅ ꯑꯗꯨꯝ ꯂꯩꯃꯤꯟꯅꯔꯁꯤ ꯑꯗꯨꯗꯨꯒ ꯑꯗꯨꯝ ꯄꯨꯟꯅ ꯆꯠꯃꯤꯟꯅꯔꯁꯦ ꯑꯗꯨꯅ ꯍꯦꯟꯅ ꯐꯔꯅꯤ ꯍꯣꯏ ꯍꯣꯏ ꯑꯗꯨꯁꯨ ꯌꯦꯡꯉꯨꯁꯤ ꯀꯪꯂꯥꯗꯒꯤꯗꯤ ꯅꯛꯑꯦ ꯀꯥꯡ ꯁꯥꯟꯅꯕ ꯌꯦꯡꯕ ꯂꯣꯏꯔꯒ ꯑꯗꯨꯝ ꯀꯥꯡ ꯁꯥꯟꯅꯕ ꯂꯣꯏꯔꯒ ꯑꯗꯨꯝ ꯊꯣꯛꯂꯛꯑꯒ ꯌꯦꯡꯕ ꯌꯥꯔꯦ ꯃꯔꯝꯗꯤ ꯕꯖꯥꯔ ꯃꯅꯨꯡꯗꯅꯦꯕ ꯊꯥꯡꯒꯄꯥꯠ ꯂꯩꯌꯦꯕꯀꯣ ꯑꯗꯨꯒꯤ ꯅꯥꯀꯟꯗ ꯀꯪꯂꯥ ꯍꯥꯏꯅ ꯑꯃ ꯂꯩ ꯑꯗꯨꯒꯤ ꯃꯅꯨꯡꯗ ꯌꯦꯡꯉꯨꯒꯗꯝꯅꯦ ꯊꯣꯛꯂꯛꯑꯒ ꯑꯗꯨꯝ ꯕꯖꯥꯔꯗ ꯆꯪꯈꯤꯕ ꯌꯥꯔꯦ ꯅꯨꯄꯤ ꯀꯩꯊꯦꯜꯗ ꯑꯗꯨꯗꯒꯤ ꯍꯣꯏ ꯍꯣꯏ ꯑꯪ ꯃꯅꯤꯄꯨꯔꯒꯤ ꯐꯤꯔꯣꯜ ꯎꯝ ꯌꯦꯡꯉꯨ ꯍꯥꯎꯐꯤ ꯅꯨꯡꯐꯤ ꯃꯌꯥꯝ ꯑꯃꯁꯨ ꯌꯣꯜꯂꯤꯕꯅꯤ ꯍꯣꯏꯅꯦ ꯃꯄꯥꯜꯂꯝꯗꯒꯤ ꯂꯥꯛꯄꯁꯤꯗꯤꯀꯣ ꯎꯝ ꯏꯃꯥ ꯀꯩꯊꯦꯜꯗꯒꯤ ꯐꯤꯔꯣꯜ ꯑꯗꯨꯝ ꯌꯦꯡꯕ ꯈꯣꯠꯄꯁꯨ ꯆꯠꯅꯩ ꯑꯗꯩ ꯃꯅꯤꯄꯨꯔ ꯀꯥꯡꯁꯤꯁꯨ ꯃꯃꯤꯡ ꯆꯠꯂꯤꯝꯅꯤ ꯃꯥꯝꯗꯣꯞ ꯑꯆꯧꯕ ꯑꯃꯗ ꯃꯣꯏ ꯃꯌꯥꯝ ꯂꯦꯞꯄꯒ ꯁꯥꯟꯅꯒꯗꯣꯔꯤꯝꯅꯤ ꯀꯥꯡꯗꯣ ꯀꯥꯡꯁꯤꯅ ꯄꯥꯝꯕꯤꯗꯒꯤ ꯃꯔꯨ ꯑꯃꯅꯦꯕꯀꯣ ꯃꯔꯨ ꯑꯉꯥꯡꯕ ꯃꯇꯨꯝ ꯍꯥꯏꯗꯤ ꯀꯣꯔꯣ ꯀꯣꯏꯕ ꯑꯃꯅ ꯑꯗꯨꯗ ꯂꯪꯉꯒ ꯑꯗꯨꯝ ꯁꯥꯟꯅꯕꯅꯤꯗ ꯑꯣ ꯍꯣꯏ ꯑꯗꯨꯗꯤ ꯑꯩ ꯊꯣꯛꯂꯛꯑꯒꯦ ꯊꯣꯡꯒꯥꯟꯗ ꯑꯗꯨꯒ ꯀꯩꯅꯣ ꯇꯧꯁꯦ ꯑ ꯑꯪ ꯑꯪ ꯐꯔꯦ ꯐꯔꯦ ꯑꯗꯨꯗꯤ ꯎꯝ ꯊꯝꯃꯣ